ꯍꯜꯂꯣ ꯑꯧ ꯁꯥꯂꯥꯏ ꯍꯦꯜꯠ ꯀꯤꯌꯥꯔ ꯁꯥꯔꯕꯤꯁꯅꯤ ꯀꯅꯥ ꯑꯣꯏꯕꯤꯔꯕꯅꯣ ꯐꯣꯟ ꯇꯧꯔꯛꯂꯤꯁꯤꯕꯣ ꯑꯣ

ꯑꯗꯨꯝ ꯁꯥꯖꯤꯜꯂꯗꯧꯅꯤ

ꯑꯣ ꯄꯨꯡ ꯀꯌꯥ ꯑꯗꯥꯏꯗ ꯁꯣꯛꯈꯤꯕꯅꯣ

ꯑꯩꯈꯣꯏꯒꯤ ꯍꯦꯜꯠ ꯀꯤꯌꯥꯔ ꯁꯥꯔꯕꯤꯁꯁꯤꯗꯤ ꯑꯩꯈꯣꯏꯒꯤ ꯑꯥ ꯁꯤꯗ ꯂꯩꯖꯔꯤꯕ ꯗꯣꯛꯇꯔ ꯅꯔꯁꯅ ꯆꯤꯡꯕꯁꯤꯡꯁꯦ ꯌꯨꯝ ꯌꯨꯝꯗ ꯆꯠꯂꯒ ꯁꯦꯕꯥ ꯁꯦꯕꯤ ꯇꯧꯅꯕ ꯑꯅꯥ ꯑꯌꯦꯛ ꯂꯩꯕꯁꯤꯡꯗꯨꯒꯤ ꯑꯦꯖꯦꯟꯁꯤ ꯑꯃ ꯍꯥꯏꯒꯗ꯭ꯔꯥ ꯑꯗꯨꯒꯨꯝꯕ ꯄꯥꯎ ꯐꯥꯎꯗꯣꯛ ꯐꯥꯎꯖꯤꯟ ꯇꯧꯅꯐꯝꯅꯦꯕꯀꯣ ꯑꯗꯨꯒꯨꯝꯕꯒꯤ ꯗꯔꯀꯥꯔ ꯑꯣꯏꯕꯁꯤꯡꯗꯣ ꯐꯥꯎꯍꯟꯅꯕ ꯂꯩꯕ ꯑꯦꯖꯦꯟꯁꯤꯅꯦꯕ ꯑꯗꯣ ꯁꯣꯝꯒꯤ ꯏꯕꯣꯛꯁꯦ ꯁꯣꯝꯅ ꯍꯥꯏꯔꯛꯄꯒꯤ ꯃꯇꯨꯡ ꯏꯟꯅ ꯗꯥꯏꯕꯦꯇꯤꯁ ꯄꯦꯁꯦꯟꯁꯨ ꯑꯣꯏ ꯑꯗꯒꯤ ꯕ꯭ꯂꯗ ꯄ꯭ꯔꯦꯁꯔꯁꯨ ꯋꯥꯡꯏ ꯍꯥꯏꯕꯅꯦꯕ ꯅꯠꯇ꯭ꯔꯥ ꯑꯗꯨꯒ ꯃꯈꯣꯡ ꯁꯣꯛꯈꯤꯕꯁꯤꯅ ꯉꯁꯥꯏ ꯄꯨꯡ ꯑꯍꯨꯝ ꯃꯈꯥꯏ ꯑꯗꯥꯏꯗ ꯁꯣꯛꯄꯅꯦꯕ ꯑꯗꯨꯒ ꯍꯧꯖꯤꯛ ꯍꯧꯖꯤꯛꯁꯦ ꯏ ꯈꯛꯄ ꯌꯥꯗ꯭ꯔꯦ ꯏ ꯈꯛꯑꯣ ꯍꯥꯏꯕꯁꯦ ꯌꯥꯗꯕꯅꯦꯕ ꯑꯗꯣ ꯃꯥꯁꯦ ꯌꯥꯝꯅ ꯁꯥꯡꯅ ꯁꯣꯛꯄ꯭ꯔꯥ ꯁꯣꯛꯄꯁꯦ ꯁꯥꯡꯅ ꯂꯦꯟꯕ ꯀꯛꯄ ꯑꯣꯏꯕ꯭ꯔꯥ ꯅꯠꯇ꯭ꯔꯒ ꯌꯥꯝ ꯂꯨꯅ ꯆꯪꯕ ꯑꯣꯏꯕ꯭ꯔꯥ ꯀꯃꯥꯏꯅ ꯇꯧꯕꯅꯣ ꯍꯥꯏꯕꯗꯨꯗꯤ ꯍꯥꯏꯐꯦꯠꯇꯪ ꯈꯪꯒꯗ꯭ꯔꯥ

ꯑꯣ ꯑꯗꯨ ꯌꯥꯅꯤ ꯑꯩꯈꯣꯏ ꯁꯤꯒ ꯍꯧꯖꯤꯛ ꯈꯨꯠꯁꯝꯅꯅ ꯂꯩꯕ ꯗꯣꯛꯇꯔꯁꯤꯡ ꯅꯔꯁꯁꯤꯡ ꯑꯗꯨꯝ ꯑꯩ ꯍꯧꯖꯤꯛꯀꯤ ꯁꯣꯝꯒꯤ ꯀꯥꯡꯄꯣꯛꯄꯤꯒꯤ ꯍꯥꯏꯔꯤꯕ ꯑꯦꯗ꯭ꯔꯦꯁꯇꯨꯗ ꯊꯥꯖꯔꯛꯂꯒꯦꯕꯀꯣ ꯑꯗꯨꯒ ꯍꯧꯖꯤꯛ ꯍꯧꯖꯤꯛꯀꯤ ꯑꯣꯏꯅ ꯌꯨꯝꯗ ꯇꯧꯕ ꯌꯥꯕ ꯐꯥꯔꯁ ꯑꯦꯗ ꯍꯥꯏꯔꯒꯗꯤ ꯕꯦꯟꯑꯦꯗ ꯀꯨꯝꯕ ꯅꯠꯇ꯭ꯔꯒ ꯕꯦꯟꯗꯦꯖ ꯀꯨꯝꯕ ꯂꯩꯔꯒꯗꯤꯀꯣ ꯑꯁꯣꯛꯄ ꯃꯐꯝꯗꯨꯗ ꯅꯝꯁꯤꯜꯂꯒ ꯊꯝꯕꯤꯔꯝꯃꯣꯕꯀꯣ ꯏ ꯊꯣꯛꯄ ꯃꯐꯝꯗꯨꯗ ꯑꯗꯨꯒ ꯌꯥꯝꯅ ꯊꯨꯅꯃꯛ ꯑꯩꯈꯣꯏ ꯁꯤꯗꯩꯗ ꯇꯧꯕ ꯑꯥ ꯗꯣꯛꯇꯔ ꯑꯗꯨꯒ ꯅꯔꯁꯁꯤꯡꯗꯣ ꯊꯥꯔꯛꯅꯕ ꯇꯧꯖꯔꯒꯦ ꯑꯗꯣ ꯍꯧꯖꯤꯛꯀꯤ ꯏꯕꯣꯛꯁꯦ ꯆꯍꯤ ꯀꯌꯥꯗꯤ ꯁꯨꯔꯒꯦ ꯑꯗꯨ ꯃꯥꯒꯤ ꯃꯈꯣꯡꯁꯦ ꯑꯥ ꯑꯩꯈꯣꯏ ꯏꯁꯇꯤꯁ ꯐꯣꯠꯄꯒꯤ ꯗꯔꯀꯥꯔ ꯑꯣꯏꯒꯅꯤ ꯍꯥꯏꯅ ꯈꯜꯂꯦꯕꯀꯣ

ꯑꯗꯣ ꯆꯥꯛꯇꯣ ꯆꯥꯗ꯭ꯔꯒꯗꯤ ꯅꯨꯡꯗꯥꯡꯒꯤ ꯍꯧꯖꯤꯛ ꯅꯨꯃꯤꯠ ꯇꯥꯔꯕꯅꯤꯅ ꯃꯥ ꯑꯅꯥꯕꯗꯨꯅ ꯃꯔꯝ ꯑꯣꯏꯔꯒ ꯆꯥꯛ ꯆꯥꯅꯤꯡꯗꯕ ꯈꯣꯠꯅꯤꯡꯗꯕ ꯑꯗꯨꯒꯨꯝꯕꯁꯨ ꯂꯩꯔꯝꯕꯁꯨ ꯌꯥꯏ ꯑꯗꯣ ꯆꯥꯅꯤꯡꯗꯕ ꯇꯥꯔꯒꯗꯤ ꯆꯥꯔꯣꯏꯗꯧꯕ ꯑꯣꯏꯔꯒꯗꯤ ꯃꯥꯒꯤ ꯗꯥꯏꯕꯦꯇꯤꯁꯀꯤ ꯍꯤꯗꯥꯛ ꯆꯥꯐꯝ ꯊꯣꯛꯄꯗꯣ ꯑꯗꯨ ꯄꯤꯖꯕꯤꯔꯨꯅꯨ ꯑꯗꯨꯒ ꯕ꯭ꯂꯗ ꯄ꯭ꯔꯦꯁꯔꯗꯨꯁꯨ ꯋꯥꯡꯉꯦ ꯍꯥꯏꯕꯅꯤꯅ ꯃꯥ ꯏ ꯊꯣꯛꯄꯒꯤ ꯆꯥꯡꯁꯦ ꯍꯦꯜꯂꯤꯅꯦꯕ ꯑꯗꯨꯒ ꯑꯥ ꯗꯥꯏꯕꯦꯇꯤꯁ ꯂꯩꯔꯒꯗꯤ ꯐꯒꯟꯕꯁꯤꯁꯨ ꯈꯔ ꯑꯩꯈꯣꯏꯒꯤ ꯍꯤꯂꯤꯡ ꯄꯥꯋꯥꯔꯁꯦ ꯐꯒꯠꯄꯒꯤ ꯆꯥꯡꯁꯦ ꯍꯟꯗꯩꯌꯦ ꯑꯗꯨꯗꯨꯅ ꯃꯣꯏꯒꯤ ꯑꯍꯟꯁꯨ ꯆꯍꯤꯁꯨ ꯌꯥꯝꯃꯛꯂꯕꯅꯤꯅ ꯐꯕꯒꯤ ꯆꯥꯡ ꯑꯣꯏꯁꯤꯟꯕꯒꯤ ꯆꯥꯡ ꯑꯉꯥꯡ ꯅꯍꯥ ꯑꯃꯒꯗꯤ ꯃꯥꯟꯅꯗꯦꯕ ꯃꯣꯏꯁꯤꯅ ꯆꯥꯡꯁꯦ ꯍꯦꯜꯂꯦꯕ ꯑꯗꯨꯗꯨꯅ ꯈꯤꯇꯪ ꯑꯗꯨꯝ ꯇꯞꯅ ꯃꯇꯝ ꯂꯧꯋꯦ ꯍꯥꯏꯇꯔꯦ ꯑꯗꯨꯗꯨꯅ ꯃꯥꯒꯤ ꯗꯥꯏꯕꯦꯇꯤꯁꯀꯤ ꯍꯤꯗꯥꯛꯇꯨ ꯄꯤꯖꯕꯤꯔꯨꯔꯅꯨ ꯆꯥꯛ ꯆꯥꯔꯣꯏꯗꯕ ꯑꯣꯏꯔꯒꯗꯤ ꯑꯗꯨꯒ ꯑꯥ ꯕ꯭ꯂꯗ ꯄ꯭ꯔꯦꯁꯔꯗꯨꯁꯨ ꯑꯩꯈꯣꯏꯒꯤ ꯌꯨꯝꯗ ꯀꯩꯗ ꯕ꯭ꯂꯗ ꯄ꯭ꯔꯦꯁꯔ ꯑꯣꯟꯅꯕ ꯗꯤꯕꯥꯏꯁ ꯇꯣ ꯂꯩꯔꯒꯗꯤ ꯑꯗꯨꯝ ꯑꯣꯟꯊꯣꯛꯂꯒ ꯑꯃꯨꯛꯇꯪ ꯌꯦꯡꯕꯤꯌꯣ ꯑꯗꯨꯒꯩꯗꯤ ꯇꯧꯕ ꯌꯥꯏ ꯍꯣꯏ ꯑꯗꯨ ꯁꯣꯝꯒꯤ ꯑꯦꯗ꯭ꯔꯦꯁꯀꯤꯗ ꯌꯥꯝꯅ ꯊꯨꯅꯃꯛ ꯑꯩꯈꯣꯏꯒꯤ ꯗꯣꯛꯇꯔ ꯑꯃꯗꯤ ꯅꯔꯁꯁꯤꯡ ꯊꯨꯅ ꯊꯥꯖꯔꯛꯅꯕ ꯍꯣꯠꯅꯖꯔꯒꯦꯀꯣ ꯍꯣꯏ ꯍꯣꯏ ꯊꯝꯖꯔꯦ ꯊꯝꯖꯔꯦ